ꯑꯩꯒꯤ ꯂꯩꯕꯥꯛꯇ ꯂꯥꯏꯅꯤꯡꯊꯧꯒꯤ ꯃꯔꯨ ꯑꯣꯏꯕ ꯃꯐꯝꯁꯤꯡ ꯍꯥꯏꯔꯒꯗꯤ ꯒꯣꯕꯤꯟꯗꯖꯤ ꯇꯦꯝꯄꯜ ꯑꯁꯤ ꯄꯦꯂꯦꯁ ꯀꯝꯄꯥꯎꯟꯗ ꯂꯩ ꯑꯗꯨꯒ ꯀꯪꯂꯥ ꯑꯁꯤ ꯏꯝꯐꯥꯜꯗ ꯂꯩ ꯑꯗꯨꯒ ꯏꯁꯀꯣꯟ ꯃꯟꯗꯤꯔ ꯑꯁꯤ ꯘꯔꯤꯗ ꯂꯩ ꯃꯁꯤꯁꯤꯡ ꯑꯁꯤ ꯑꯩꯒꯤ ꯂꯥꯏꯅꯤꯡꯊꯧꯒꯤ ꯃꯔꯨ ꯑꯣꯏꯕ ꯃꯐꯝꯁꯤꯡꯅꯤ